ꯍꯂꯣ ꯁꯤ ꯊꯧꯕꯥꯜ ꯀꯦꯕ ꯁꯥꯔꯚꯤꯁ ꯑꯣꯏꯕꯤꯔꯕꯣ ꯑꯩꯅ ꯅꯍꯥꯟ ꯀꯛꯆꯈꯤꯕ ꯀꯦꯕ ꯅꯝꯕꯔ ꯇ꯭ꯋꯦꯟꯇꯤ ꯋꯥꯟ ꯑꯗꯨ ꯑꯩ ꯀꯦꯟꯁꯦꯜ ꯇꯧꯖꯒꯦ ꯑꯗꯨ ꯌꯥꯔꯒꯗꯤ ꯑꯩꯅ ꯀꯛꯆꯈꯤꯕ ꯄꯩꯁꯥ ꯑꯗꯨ ꯇꯪꯈꯥꯏ ꯑꯝꯇ ꯑꯣꯏꯔꯁꯨ ꯑꯩꯉꯣꯟꯗ ꯔꯤꯐꯟ ꯇꯧꯍꯟꯕꯤꯔꯛꯎ ꯑꯗꯨ ꯌꯥꯒꯗ꯭ꯔꯥ ꯍꯥꯏꯕꯗꯨ ꯍꯥꯏꯐꯦꯠꯇꯪ ꯑꯩꯒꯤ ꯐꯣꯟ ꯅꯝꯕꯔꯁꯤꯗ ꯍꯥꯏꯕꯤꯔꯛꯎ